ꯑꯩꯈꯣꯏ ꯁ꯭ꯋꯥꯏꯗ ꯃꯤꯌꯥꯝꯅ ꯐꯤꯁꯥ ꯂꯣꯟꯁꯥꯒꯤ ꯃꯇꯥꯡꯗ ꯍꯥꯏꯔꯒꯗꯤ ꯃꯨꯒꯥ ꯐꯤ ꯂꯣꯟꯕ ꯑꯁꯤꯅꯤ ꯃꯨꯒꯥ ꯐꯤ ꯂꯣꯟꯕ ꯑꯁꯤ ꯃꯅꯤꯄꯨꯔꯗ ꯃꯨꯒꯥ ꯐꯤ ꯍꯥꯏꯔꯒꯗꯤ ꯑꯇꯥꯡꯕ ꯐꯤ ꯃꯈꯜ ꯑꯃꯅꯤ ꯃꯁꯤ ꯑꯩ ꯏꯁꯥꯅꯗꯤ ꯄꯨꯊꯣꯛꯄꯗꯤ ꯂꯩꯇ꯭ꯔꯤ ꯑꯗꯨ ꯄꯨꯊꯣꯛꯄꯒꯤ ꯋꯥꯈꯜꯗꯤ ꯑꯩ ꯂꯩ